ꯑꯩꯒꯤ ꯍꯣꯕꯤꯁꯦ ꯏꯁꯩ ꯁꯛꯄ ꯑꯗꯨꯗꯒꯤ ꯄꯥꯝꯕꯤ ꯀꯩ ꯀꯩ ꯊꯥꯕ ꯁꯤꯁꯦ ꯑꯩꯒꯤ ꯍꯣꯕꯤꯅꯦ ꯍꯥꯏꯖꯅꯤꯡꯏ ꯀꯩꯒꯤꯅꯣꯗꯤ ꯑꯩꯒꯤ ꯃꯇꯝ ꯑꯍꯥꯡꯕ ꯃꯇꯝꯒꯨꯝꯕ ꯂꯩꯔꯛꯄꯗ ꯏꯁꯩ ꯁꯛꯄꯁꯦ ꯑꯩ ꯌꯥꯝꯃ ꯄꯥꯝꯃꯦꯕ ꯏꯁꯥ ꯑꯩꯒꯤ ꯋꯥꯈꯜ ꯂꯩꯇꯥꯔꯛꯇꯕ ꯁꯥꯎꯅꯤꯡꯉꯛꯄ ꯏ ꯏꯇꯣꯝꯇ ꯂꯩꯐꯝ ꯆꯥꯐꯝ ꯈꯪꯂꯛꯇꯕ ꯂꯥꯏꯔꯤꯛ ꯇꯧꯔꯝꯃꯦ ꯈꯜꯂꯣ ꯊꯋꯥꯏꯒ ꯌꯥꯎꯔꯛꯇꯕ ꯃꯇꯝꯗ ꯑꯩꯅ ꯏꯁꯩꯒꯨꯝꯕ ꯁꯛꯑꯀꯥꯟꯗꯀꯣ ꯏꯁꯥꯁꯤꯗ ꯌꯥꯝꯅ ꯅꯨꯡꯉꯥꯏꯕ ꯑꯩꯁꯦ ꯏꯁ ꯑꯩꯁꯦ ꯈꯔ ꯐꯔꯦꯗ ꯀꯥꯏꯅ ꯑꯗꯨꯃꯥꯏꯅ ꯈꯟꯕ ꯑꯃ ꯐꯥꯎꯔꯛꯑꯦꯕ ꯑꯗꯒꯤ ꯏꯁꯩ ꯁꯛꯄ ꯃꯇꯝꯁꯤꯗ ꯑꯩꯁꯦ ꯏꯁꯩꯗꯨꯒꯤ ꯑꯩꯅ ꯁꯛꯏꯕ ꯏꯁꯩꯗꯨꯗ ꯂꯨꯞꯈ꯭ꯔꯒ ꯑꯩꯁꯦ ꯅꯨꯡꯉꯥꯏꯕ ꯑꯃ ꯄꯨꯟꯁꯤ ꯑꯃꯗ ꯍꯤꯡꯕꯒꯤ ꯇꯥꯏꯞꯇ ꯈꯜꯂꯦ ꯑꯗꯨꯒ ꯑꯇꯣꯞꯄ ꯍꯣꯕꯤ ꯄꯥꯝꯕꯤꯒꯨꯝꯕ ꯊꯥꯕꯁꯤꯗꯅ ꯑꯃꯨꯛ ꯑꯩ ꯄꯥꯝꯕꯤ ꯊꯥꯕꯁꯦ ꯌꯥꯝꯅ ꯄꯥꯝꯃꯦ ꯀꯩꯒꯤꯅꯣ ꯍꯥꯏꯕꯗ ꯄꯥꯝꯕꯤ ꯊꯥꯕꯁꯦ ꯑꯩ ꯑꯩꯅ ꯑꯩꯅ ꯊꯥꯖꯔꯤꯅꯦ ꯀꯥꯏꯅ ꯍꯥꯏꯔꯒ ꯄꯥꯝꯕꯤꯗꯨꯅ ꯆꯥꯎꯔꯛꯄ ꯑꯗꯒꯤ ꯄꯥꯝꯕꯤꯗꯨꯅ ꯈꯤꯇꯪꯒ ꯃꯅꯥꯗꯣ ꯐꯖꯅ ꯁꯥꯠꯂꯛꯄ ꯂꯩ ꯁꯥꯠꯂꯛꯄ ꯑꯗꯨ ꯃꯇꯝꯗꯨꯗ ꯑꯩ ꯎꯕꯗ ꯌꯥꯝꯅ ꯍꯔꯥꯎꯕ ꯅꯨꯡꯉꯥꯏꯕ ꯑꯃ ꯄꯣꯛꯑꯦ ꯑꯌꯨꯛ ꯇꯨꯝꯕ ꯍꯧꯒꯠꯂꯛꯄꯗꯒ ꯄꯥꯝꯕꯤꯗꯨꯗ ꯌꯦꯡꯕꯗ ꯑꯌꯥ ꯑꯩꯅ ꯊꯥꯕ ꯄꯥꯝꯕꯤꯁꯦ ꯑꯁꯨꯛꯌꯥꯝꯅ ꯐꯖꯕꯔꯣ ꯀꯥꯏꯅ ꯈꯟꯖꯕ ꯑꯗꯒꯤ ꯄꯥꯝꯕꯤꯁꯦ ꯄꯥꯝꯕꯤꯗꯨꯗꯒꯤ ꯑꯩꯅ ꯈꯨꯗꯝ ꯑꯣꯏꯅ ꯍꯥꯏꯔꯕꯗ ꯍꯩꯅꯧ ꯑꯃ ꯊꯥꯔꯦꯕ ꯍꯩꯅꯧꯁꯦ ꯆꯥꯎꯔꯒ ꯃꯥꯒꯤ ꯃꯍꯩ ꯄꯥꯜꯂꯛꯄ ꯃꯇꯝꯗ ꯑꯩꯅ ꯊꯥꯕꯗꯒꯤ ꯑꯩꯅ ꯊꯥꯕ ꯍꯩꯅꯧꯁꯦ ꯃꯍꯩ ꯄꯥꯜꯂꯛꯑꯦ ꯀꯥꯏꯅ ꯈꯜꯂꯛꯄꯗꯣ ꯑꯗꯣ ꯍꯦꯛꯇꯣꯛꯅꯤꯡꯗꯕ ꯑꯗꯨꯝ ꯊꯝꯃꯒ ꯌꯦꯡꯉꯒ ꯂꯩꯅꯤꯡꯕ ꯃꯇꯥꯡ ꯃꯤꯠꯅ ꯌꯦꯡꯕꯗ ꯌꯥꯝꯅ ꯅꯨꯡꯉꯥꯏꯕ ꯃꯇꯥꯡꯁꯨ ꯂꯩꯌꯦꯕ ꯑꯗꯨꯃꯥꯏꯅ ꯄꯥꯝꯕꯤ ꯊꯥꯕꯒꯨꯝꯕꯁꯦ ꯑꯩꯉꯣꯟꯗ ꯌꯥꯝꯅ ꯅꯨꯡꯉꯥꯏꯖꯩ ꯀꯩꯒꯤꯅꯣꯗꯤ ꯇꯨꯝꯕ ꯍꯧꯒꯠꯂꯛꯄ ꯃꯇꯝꯗ ꯌꯦꯡꯕꯗ ꯑꯩꯉꯣꯟꯗ ꯑꯄꯦꯟꯕ ꯄꯣꯛꯄ ꯑꯩꯅ ꯋꯥꯔꯕ ꯃꯇꯝꯗ ꯌꯦꯡꯕꯗ ꯑꯄꯦꯟꯕ ꯄꯣꯛꯄ ꯑꯗꯒꯤ ꯅꯨꯡꯗꯥꯡ ꯋꯥꯏꯔꯝ ꯏꯁꯤꯡ ꯆꯥꯏꯕꯤꯕ ꯑꯌꯨꯛ ꯏꯁꯤꯡ ꯆꯥꯏꯕꯤꯕ ꯁꯨꯃꯥꯏꯅ ꯇꯧꯕꯁꯤꯗ ꯑꯩꯅ ꯏꯁꯤꯡ ꯆꯥꯏꯔꯤꯁꯦ ꯑꯩꯒꯤ ꯄꯥꯝꯕꯤꯁꯦ ꯆꯥꯎꯈꯠꯂꯛꯅꯕꯅꯤꯀꯣ ꯄꯥꯝꯕꯤꯁꯦ ꯑꯁ ꯁꯨꯃꯥꯏꯅ ꯆꯥꯏꯔꯒ ꯄꯥꯝꯕꯤꯁꯦ ꯍꯌꯦꯡꯗꯤ ꯋꯥꯡꯈꯠꯂꯛꯑꯅꯤ ꯌꯥꯝꯅ ꯐꯖꯔꯅꯤ ꯀꯥꯏꯅ ꯈꯜꯂꯒ ꯑꯩꯉꯣꯟꯗ ꯌꯥꯝꯅ ꯅꯨꯡꯉꯥꯏꯍꯜꯂꯦ ꯑꯩ ꯑꯩꯒꯤ ꯀꯣꯛꯇ ꯂꯩꯔꯝꯕ ꯑꯋꯥꯕ ꯄꯨꯝꯅꯃꯛꯁꯨ ꯄꯥꯝꯕꯤꯗꯣ ꯌꯦꯡꯕꯗ ꯀꯣꯛꯍꯜꯂꯦ ꯑꯗꯒꯤ ꯄꯥꯝꯕꯤꯁꯤꯅ ꯑꯩꯉꯣꯟꯗ ꯁꯤ ꯄꯥꯝꯕꯤꯁꯦ ꯌꯦꯡꯕꯗ ꯏꯪ ꯏꯪ ꯂꯥꯎ ꯃꯤꯠꯀ ꯏꯪ ꯏꯪ ꯂꯥꯎꯋꯦ ꯏꯁ ꯁꯤꯗꯒꯤ ꯑꯩꯅ ꯁꯤ ꯊꯥꯏ ꯄꯥꯝꯕꯤꯁꯤꯅ ꯆꯥꯎꯔꯀꯥꯟꯗ ꯑꯇꯣꯞꯄ ꯄꯥꯝꯕꯤ ꯑꯃꯨꯛ ꯏꯃꯥꯟꯅꯕꯤꯗ ꯁꯤꯁꯤꯅ ꯁꯦꯝꯃꯒ ꯄꯤꯕ ꯌꯥꯏ ꯀꯥꯏꯅ ꯈꯜꯂꯒ ꯃꯤꯉꯣꯟꯗ ꯄꯤꯒꯦ ꯈꯣꯠꯀꯦ ꯀꯥꯏꯅ ꯑꯗꯨꯃꯥꯏꯅ ꯈꯜꯂꯦꯕ ꯁꯨꯃꯥꯏꯅ ꯁꯤꯒꯨꯝꯕꯁꯦ ꯌꯥꯝꯅ ꯄꯥꯝꯃꯦ ꯁꯤꯅ ꯏꯁꯩ ꯁꯛꯄꯒ ꯄꯥꯝꯕꯤ ꯊꯥꯕꯒꯁꯦ ꯑꯩꯒꯤ ꯍꯣꯕꯤ ꯑꯣꯏꯅ ꯊꯝꯃꯤꯅꯦ